ꯃꯅꯤꯄꯨꯔꯁꯦ ꯑꯗꯨꯛꯀꯤ ꯃꯇꯤꯛ ꯆꯦꯟꯖꯦꯁ ꯃꯌꯥꯝ ꯑꯃ ꯂꯩꯔꯦ ꯑꯩꯈꯣꯏꯒꯤ ꯕꯤꯖꯤꯅꯦꯁꯇꯕꯨ ꯑꯣꯏꯔꯣ ꯑꯃꯗꯕꯨ ꯑꯣꯏꯔꯣ ꯑꯩꯈꯣꯏꯒꯤ ꯏꯟꯐ꯭ꯔꯥꯁ꯭ꯇ꯭ꯔꯛꯆꯔ ꯀꯣ ꯑꯩꯈꯣꯏꯒꯤ ꯑꯦꯅꯤ ꯗꯦꯕ꯭ꯂꯞꯃꯦꯟ ꯑꯃ ꯂꯝ ꯑꯃꯒꯤ ꯏꯀꯅꯣꯃꯤ ꯆꯥꯎꯈꯠꯄ ꯍꯣꯠꯅꯕ ꯃꯇꯝꯗ ꯑꯩꯈꯣꯏꯒꯤ ꯏꯟꯐ꯭ꯔꯥꯁ꯭ꯇ꯭ꯔꯆꯔ ꯏꯁ ꯗ ꯃꯥꯗꯔ ꯑꯣꯞ ꯑꯦꯕ꯭ꯔꯤꯊꯤꯡ ꯍꯥꯏꯇꯥꯔꯦ ꯑꯗꯨꯅ ꯍꯥꯟꯅ ꯂꯩꯔꯝꯃꯤꯕ ꯀꯟꯗꯤꯁꯟꯗꯨꯒ ꯌꯦꯡꯉꯨꯔꯒꯗꯤ ꯍꯧꯖꯤꯛ ꯂꯝꯕꯤ ꯊꯣꯡꯒꯤ ꯐꯤꯕꯝ ꯍꯥ ꯁꯝꯅ ꯍꯥꯏꯔꯕꯗ ꯖꯤꯔꯤ ꯂꯝꯕꯤ ꯗꯤꯃꯥꯄꯨꯔ ꯂꯝꯕꯤ ꯃꯁꯤꯅꯆꯤꯡꯕꯁꯤ ꯐꯒꯠꯂꯛꯄꯅ ꯃꯔꯝ ꯑꯣꯏꯔꯒ ꯃꯅꯤꯄꯨꯔꯒꯤ ꯂꯂꯣꯟ ꯏꯇꯤꯛꯀꯤ ꯂꯝꯕꯤꯗ ꯑꯆꯧꯕ ꯒꯦꯠꯋꯦ ꯑꯃꯈꯛ ꯑꯣꯏꯔꯛꯂꯤ ꯍꯥꯟꯅ ꯑꯩꯈꯣꯏꯅ ꯇꯧꯔꯝꯗꯕ ꯑꯩꯈꯣꯏꯒꯤ ꯇꯧꯕ ꯉꯃꯝꯗꯕ ꯃ ꯃꯅꯤꯄꯨꯔꯒꯤ ꯄꯔꯗꯛꯁꯤꯡ ꯑꯩꯈꯣꯏꯒꯤ ꯃꯅꯤꯄꯨꯔꯗ ꯁꯥꯖꯕ ꯄꯔꯗꯛ ꯃꯄꯥꯟ ꯂꯝꯗ ꯌꯧꯍꯟꯕ ꯉꯝꯂꯛꯂꯤ ꯑꯃꯗꯤ ꯃꯅꯤꯄꯨꯔꯒꯤ ꯑꯥꯏꯇꯦꯝꯁ ꯄꯔꯗꯛ ꯀꯪꯂꯥ ꯕꯨꯖꯤꯌꯥ ꯑꯃꯗꯤ ꯑꯇꯣꯞ ꯑꯇꯣꯞꯄ ꯑꯩꯈꯣꯏꯒꯤ ꯂꯤꯛꯂꯥꯒꯤ ꯃꯃꯤꯡ ꯆꯠꯂꯕ ꯂꯤꯛꯂꯥꯒꯤ ꯕ꯭ꯔꯥꯟ ꯑꯗꯒꯤ ꯑꯩꯈꯣꯏꯒꯤ ꯑꯣ ꯀꯦ ꯍꯣꯇꯦꯜ ꯃꯈꯜ ꯃꯈꯜ ꯃ ꯃꯈꯜ ꯃꯊꯦꯜꯒꯤ ꯑꯩꯈꯣꯏꯒꯤ ꯄꯔ ꯀꯝꯄꯅꯤ ꯃꯌꯥꯝ ꯄꯔꯗꯛ ꯃꯌꯥꯝ ꯑꯃ ꯃꯄꯥꯟꯗ ꯑꯦꯛꯁꯄꯣꯔꯁ ꯇꯧꯕ ꯍꯧꯔꯛꯂꯤ ꯃꯁꯤꯅ ꯑꯩꯈꯣꯏꯒꯤ ꯃꯅꯤꯄꯨꯔ ꯏꯀꯅꯃꯤꯗ ꯑꯗꯨꯛꯀꯤ ꯃꯇꯤꯛ ꯀꯥꯟꯅꯕ ꯄꯤꯔꯛꯂꯤ ꯑꯃꯗꯤ ꯑꯩꯈꯣꯏꯒꯤ ꯃꯄꯥꯟꯂꯝꯗꯒꯤ ꯑꯩꯈꯣꯏꯒꯤ ꯃꯜ ꯃꯜꯇꯤꯅꯦꯁꯅꯦꯜ ꯀꯝꯄꯅꯤꯁꯤꯡꯁꯨ ꯑꯩꯈꯣꯏꯒꯤ ꯃꯅꯤꯄꯨꯔꯗ ꯆꯪꯂꯛꯄ ꯍꯧꯔꯛꯑꯦ ꯑꯗꯨꯅ ꯃꯁꯤꯅ ꯑꯩꯈꯣꯏꯒꯤ ꯊꯕꯛ ꯐꯪꯗ꯭ꯔꯕ ꯑꯟꯑꯦꯝꯄ꯭ꯂꯣꯏꯃꯦꯟ ꯂꯩꯔꯕ ꯑꯟꯑꯦꯝꯄ꯭ꯂꯣꯏꯃꯦꯟ ꯔꯦꯠ ꯅꯦꯝꯕꯁꯤ ꯁꯤꯁꯨ ꯃꯇꯦꯡ ꯄꯥꯡꯕ ꯉꯝꯒꯅꯤꯅ ꯈꯜꯂꯤ ꯑꯗꯨꯕꯨ ꯄ꯭ꯔꯥꯏꯕꯦꯠ ꯁꯦꯛꯇꯔꯗ ꯑꯗꯨꯛꯀꯤ ꯃꯇꯤꯛ ꯆꯥꯎꯈꯠꯂꯛꯂꯤ ꯑꯃꯗꯤ ꯃꯁꯤꯅ ꯑꯩꯈꯣꯏ ꯃꯅꯤꯄꯨꯔꯗ ꯆꯍꯤ ꯈꯔꯁꯤꯗ ꯑꯍꯣꯡꯕ ꯑꯗꯨꯛꯀꯤ ꯃꯇꯤꯛ ꯂꯥꯛꯂꯤ